ꯍꯜꯂꯣ ꯑꯁꯤ ꯒꯥꯔꯕꯦꯖꯀꯤ ꯃꯤ ꯑꯣꯏꯕꯤꯔꯕ꯭ꯔꯣ ꯑꯩꯒꯤ ꯊꯣꯡꯒꯥꯟꯗ ꯊꯝꯕ ꯗꯁꯕꯤꯟ ꯑꯗꯨ ꯀꯥꯏꯔꯛꯄꯗꯒꯤ ꯂꯣꯏꯅ ꯃꯈꯥꯗ ꯆꯛꯈꯥꯏꯔꯒ ꯂꯩꯔꯦ ꯃꯍꯤ ꯃꯅꯥꯏ ꯌꯥꯎꯔꯛꯄꯗ ꯑꯗꯨꯅ ꯑꯩꯒꯤ ꯑꯃꯣꯠ ꯑꯀꯥꯏꯁꯤꯡꯗꯣ ꯍꯨꯏꯅ ꯈꯔ ꯆꯦꯟ ꯑꯗꯨꯅ ꯌꯦꯟꯅ ꯈꯔ ꯑꯣꯠ ꯇꯧꯕꯗ ꯂꯣꯏꯅ ꯆꯦꯛꯈꯥꯏꯔꯒ ꯂꯩꯔꯦ ꯌꯥꯔꯒꯗꯤ ꯒꯥꯔꯕꯦꯖ ꯑꯗꯨ ꯂꯧꯊꯣꯛꯄꯤꯗ꯭ꯔꯒꯗꯤ ꯑꯩ ꯂꯩꯅꯥ ꯑꯇꯣꯞꯄ ꯖꯥꯠ ꯖꯥꯠꯁꯨ ꯂꯥꯛꯄ ꯌꯥꯔꯦ ꯑꯉꯥꯡꯁꯤꯡꯁꯨ ꯂꯩꯕꯅꯤꯅ ꯌꯥꯔꯒꯗꯤ ꯑꯇꯣꯞꯄ ꯒꯥꯔꯕꯦꯖ ꯀꯩꯅꯣ ꯗꯁꯕꯤꯟ ꯑꯃ ꯁꯤꯟꯗꯣꯛꯄꯤꯕ ꯌꯥꯔꯒꯗꯤ ꯁꯤꯟꯗꯣꯛꯄꯤꯌꯨ ꯍꯥꯏꯖꯔꯤ ꯑꯩꯒꯤ ꯊꯣꯡꯒꯥꯟ ꯃꯛꯇꯗ ꯑꯣꯏꯕꯅꯤꯅ ꯃꯅꯝ ꯃꯀꯥꯏꯁꯨ ꯌꯥꯝꯅ ꯆꯦꯜꯂꯦ